ꯑꯩꯅ ꯃꯃꯥꯡ ꯍꯞꯇꯥꯗ ꯏꯆꯥ ꯅꯨꯄꯤꯒꯤ ꯐꯨꯔꯤꯠ ꯑꯃꯈꯛ ꯂꯩꯔꯨꯏ ꯐꯨꯔꯤꯠ ꯑꯗꯣ ꯐꯤꯁꯨ ꯌꯥꯝꯅ ꯐꯩ ꯀꯂꯔꯁꯨ ꯌꯥꯝꯅ ꯐꯖꯩ ꯑꯗꯨꯒ ꯏꯆꯥ ꯅꯨꯄꯤꯅ ꯂꯤꯠꯄꯗꯁꯨ ꯌꯥꯝꯅ ꯅꯨꯡꯉꯥꯏ ꯍꯥꯏꯗꯅ ꯑꯩꯉꯣꯟꯗ ꯇꯝꯃꯤ